ꯑꯩꯅ ꯑꯩꯒꯤ ꯇꯨꯡꯗ ꯇꯧꯒꯦ ꯈꯟꯕꯁꯦ ꯑꯩ ꯁꯔꯀꯥꯔꯒꯤ ꯖꯣꯕ ꯑꯃ ꯇꯧꯖꯩ ꯑꯗꯨ ꯑꯗꯨ ꯇꯧꯔꯒ ꯑꯗꯨꯒ ꯑꯍꯥꯡꯕ ꯃꯇꯝꯒꯨꯝꯕ ꯀꯩꯒꯨꯝꯕꯗ ꯑꯩ ꯏꯃꯥ ꯏꯄꯥꯒꯤ ꯃꯇꯦꯡ ꯄꯥꯡꯕ ꯑꯗꯨꯃꯥꯏꯅ ꯇꯧꯅꯤꯡꯉꯤ